ꯏꯝꯐꯥꯜ ꯁꯍꯔꯁꯦ ꯑꯩꯈꯣꯏꯒꯤ ꯆꯥ ꯍꯥꯏꯗꯤ ꯆꯥꯎꯕꯅꯤꯅ ꯑꯗꯨꯒ ꯑꯩꯈꯣꯏꯒꯤ ꯍꯦꯜꯠꯀꯤ ꯐꯦꯁꯤꯂꯤꯇꯤꯁꯤꯡꯁꯦ ꯑꯩꯈꯣꯏꯒꯤ ꯏꯝꯐꯥꯜꯗ ꯂꯩꯕ ꯔꯤꯝꯁꯁꯦ ꯁꯤꯅ ꯍꯦꯟꯅ ꯏꯆꯥꯎ ꯆꯥꯎꯋꯦ ꯁꯤꯗ ꯂꯣꯏꯅ ꯈꯨꯗꯣꯡꯆꯥꯕ ꯍꯦꯜꯠꯀꯤ ꯃꯇꯥꯡꯗꯁꯨ ꯀ꯭ꯂꯅꯤꯛꯀꯤ ꯃꯇꯥꯡꯗꯁꯨ ꯂꯣꯏꯅ ꯐꯪꯒꯅꯤ